ꯑꯩꯈꯣꯏꯅ ꯁ꯭ꯀꯨꯜꯒꯤ ꯇꯝꯃꯤꯕ ꯏꯗꯨꯀꯦꯁꯟ ꯇꯝꯃꯤꯕ ꯑꯉꯥꯡꯁꯤꯡ ꯍꯧꯒꯠꯂꯛꯏꯕ ꯃꯤꯁꯤꯡꯗ ꯑꯩꯈꯣꯏꯅ ꯂꯥꯏꯔꯤꯛ ꯈꯛꯇꯪ ꯇꯝꯕꯤꯗꯕ ꯎ ꯁꯨꯕꯒꯨꯝꯕ ꯄ꯭ꯂꯝꯕꯤꯡ ꯑꯗꯩ ꯐꯤ ꯇꯨꯕ ꯌꯦꯟ ꯉꯥꯅꯨ ꯂꯣꯏꯕ ꯁꯟꯒꯨꯝꯕ ꯁꯟ ꯂꯣꯏꯕꯒꯨꯝꯕꯁꯦ ꯌꯥꯝꯅ ꯇꯝꯕꯤꯕꯒꯤ ꯌꯥꯝꯅ ꯗꯔꯀꯥꯥꯔ ꯑꯣꯏꯀꯣ ꯑꯩꯈꯣꯏ ꯃꯤ ꯈꯨꯗꯤꯡꯃꯛ ꯁꯔꯀꯥꯔꯒꯤ ꯀꯩꯅꯣ ꯊꯕꯛ ꯇꯧꯅꯤ ꯍꯥꯏꯕ ꯂꯩꯇꯦ ꯃꯔꯝ ꯑꯁꯤꯅ ꯃꯣꯏ ꯁꯤꯁꯤꯡꯁꯦ ꯌꯥꯝꯅ ꯃꯔꯨꯑꯣꯏ ꯇꯝꯕꯤꯕꯗ